ꯄꯨꯟꯁꯤꯔꯣꯟꯗ ꯇꯨꯡꯒꯤ ꯌꯨꯝꯕꯤꯔꯦꯟ ꯑꯣꯏꯔꯛꯀꯗꯧꯕ ꯑꯉꯥꯡꯁꯤꯡꯗꯁꯨ ꯄꯥꯎꯇꯥꯛ ꯀꯌꯥ ꯄꯤꯕ ꯉꯝꯕꯁꯨ ꯑꯣꯏ ꯃꯤꯑꯣꯏꯕꯒꯤ ꯄꯨꯟꯁꯤꯗ ꯅꯣꯂꯦꯖ ꯑꯣꯏꯒꯗꯕ ꯀꯌꯥꯁꯨ ꯏꯁꯩꯁꯤꯗ ꯑꯗꯨꯝ ꯁꯩꯊꯥꯗꯨꯅ ꯁꯛꯅꯕꯁꯨ ꯌꯥꯏ ꯈꯣꯟꯖꯦꯟ ꯐꯅꯅꯕ ꯑꯩꯈꯣꯏꯅ ꯃꯈꯜ ꯃꯈꯜꯒꯤ ꯍꯤꯗꯥꯛ ꯂꯥꯡꯊꯛꯁꯤꯡꯅꯤ ꯈꯪꯗꯦ ꯑꯗꯒꯤ ꯐꯥꯔꯃꯥꯁꯤꯗꯒꯤ ꯍꯤꯗꯥꯛꯅꯤ ꯈꯪꯗꯦ ꯑꯃ ꯇꯧꯔꯒ ꯃꯤꯅ ꯄꯥꯝꯅꯅꯕ